ꯑꯩꯈꯣꯏ ꯐꯣꯟꯗꯕꯨꯗꯤ ꯀꯔꯤꯒꯨꯝꯕ ꯑꯩꯈꯣꯏꯅ ꯐꯪꯁꯟꯒꯨꯝꯕ ꯁ꯭ꯀꯨꯜꯒꯤ ꯑꯣꯏꯔꯣ ꯑꯗꯩ ꯑꯩꯈꯣꯏ ꯃꯤꯇꯤꯡ ꯀꯩ ꯀꯩ ꯃꯤꯐꯝ ꯀꯩ ꯀꯩ ꯇꯧꯕ ꯃꯇꯝꯗꯗꯤ ꯑꯗꯨꯝ ꯐꯣꯇꯣꯁꯦ ꯄꯤꯛꯅꯤꯛ ꯆꯠꯄ ꯑꯣꯏꯔꯣ ꯑꯗꯨꯝ ꯅꯝꯖꯩ ꯑꯩꯈꯣꯏ ꯃꯌꯥꯝ ꯇꯨꯔ ꯆꯠꯄꯗꯁꯨ ꯑꯗꯨꯒ ꯑꯩꯈꯣꯏꯒꯤ ꯑꯉꯥꯡꯒꯩ ꯌꯨꯝꯗ ꯂꯥꯏꯔꯤꯛ ꯄꯥꯕ ꯑꯗꯩꯗꯒꯤ ꯑꯩꯈꯣꯏ ꯕꯥꯔꯗꯦꯒꯨꯝꯕ ꯇꯧꯕꯗꯁꯨ ꯐꯣꯇꯣ ꯑꯗꯨꯝ ꯅꯝꯖꯩ ꯑꯗꯨꯕꯨ ꯑꯩꯈꯣꯏ ꯄꯤꯛꯅꯤꯛ ꯆꯠꯄ ꯃꯇꯝꯗ ꯏꯃꯥꯟꯅꯕꯤ ꯃꯌꯥꯝ ꯑꯣꯏꯔꯣ ꯂꯩꯀꯥꯏꯒꯤ ꯑꯣꯏꯔꯣ ꯂꯥꯏ ꯈꯨꯔꯨꯝꯕ ꯑꯣꯏꯔꯣ ꯐꯣꯇꯣ ꯍꯥꯏꯁꯤꯗꯤ ꯃꯦꯃꯣꯔꯤꯒꯤꯗꯃꯛꯇ ꯑꯌꯥꯝꯕꯅ ꯑꯗꯨꯝ ꯃꯤ ꯂꯣꯏꯅꯃꯛ ꯑꯩꯈꯣꯏ ꯅꯝꯅꯩ ꯏꯁꯥꯅꯁꯨ ꯄꯥꯝꯖꯩ ꯐꯣꯇꯣ ꯅꯝꯕ ꯍꯥꯏꯕꯁꯤꯗꯤ ꯒꯦꯂꯥꯔꯤꯕꯨ ꯊꯟꯗꯣꯔꯦ ꯑꯩꯌꯥꯛꯅ ꯅꯝꯖꯔꯤ ꯐꯣꯇꯣ ꯃꯌꯥꯝꯁꯦ ꯑꯗꯨ ꯑꯩꯈꯣꯏ ꯗꯔꯀꯥꯔ ꯑꯣꯏꯗꯕ ꯌꯥꯝꯅ ꯃꯔꯨ ꯑꯣꯏꯗꯕ ꯑꯩꯈꯣꯏ ꯐꯣꯇꯣꯗꯤ ꯑꯩ ꯅꯝꯖꯗꯦ ꯀꯔꯤꯒꯤꯅꯣ ꯍꯥꯏꯕꯗ ꯑꯔꯦꯝꯕꯗ ꯐꯣꯟꯁꯤꯁꯨ ꯌꯥꯝꯅ ꯑꯩꯈꯣꯏ ꯐꯣꯇꯣ ꯕꯤꯗꯤꯌꯣ ꯌꯥꯝ ꯌꯥꯎꯔꯒꯗꯤ ꯍꯦꯡ ꯆꯠꯄ ꯍꯥꯏꯕ ꯑꯃ ꯂꯩꯕꯅꯤꯅ ꯃꯔꯨ ꯑꯣꯏꯅ ꯑꯩꯈꯣꯏ ꯃꯤꯇꯤꯡꯒꯨꯝꯕ ꯑꯉꯥꯡꯒꯤ ꯄꯦꯔꯦꯟꯁ ꯗꯦꯒꯨꯝꯕ ꯑꯗꯩꯗꯒꯤ ꯑꯉꯥꯡꯒꯤ ꯑꯩꯈꯣꯏ ꯁ꯭ꯀꯨꯜꯒꯤ ꯐꯥꯎꯟꯗꯦꯁꯟ ꯗꯦꯒꯨꯝꯕ ꯑꯗꯩ ꯑꯩꯈꯣꯏ ꯏꯃꯥꯟꯅꯕꯤ ꯃꯌꯥꯝ ꯑꯗꯩ ꯐꯦꯝꯂꯤꯒꯨꯝꯕ ꯒ꯭ꯔꯨꯄꯤꯡ ꯐꯣꯇꯣꯁꯤꯅ ꯑꯌꯥꯛꯅ ꯈ꯭ꯋꯥꯏꯗꯒꯤ ꯄꯥꯝꯖꯩ ꯑꯗꯨꯕꯨ ꯂꯝ ꯀꯣꯏꯕ ꯆꯠꯄꯗ ꯐꯣꯇꯣ ꯍꯥꯏꯁꯤꯗꯤ ꯑꯗꯨꯝ ꯑꯌꯥꯝꯕ ꯅꯝꯅꯩ ꯑꯩꯁꯨ ꯑꯗꯨꯝ ꯅꯝꯖꯩ ꯑꯗꯨꯒ ꯈ꯭ꯋꯥꯏꯗꯒꯤ ꯑꯩꯅ ꯄꯥꯝꯖꯅ ꯑꯩꯈꯣꯏꯒꯤ ꯅꯝꯖꯔꯛꯈꯤꯕ ꯐꯣꯇꯣ ꯑꯃ ꯍꯥꯏꯔꯒꯗꯤ ꯑꯩꯈꯣꯏ ꯁꯤꯔꯣꯏ ꯂꯤꯂꯤꯁꯦ ꯆꯍꯤ ꯑꯃꯗ ꯎꯔꯈꯨꯜꯗ ꯆꯍꯤ ꯑꯃꯗ ꯑꯃꯨꯛ ꯈꯛꯇꯅꯤ ꯑꯩꯈꯣꯏꯒꯤ ꯁꯤꯖꯟ ꯑꯃꯨꯛꯈꯛꯇꯅꯤ ꯁꯥꯠꯂꯤꯁꯦ ꯑꯗꯨꯝ ꯆꯍꯤ ꯆꯨꯞꯄ ꯑꯃ ꯆꯍꯤ ꯑꯃꯗꯒꯤ ꯅꯤꯡꯊꯝ ꯊꯥ ꯀꯥꯂꯦꯟ ꯊꯥ ꯁꯥꯠꯄ ꯅꯠꯇꯕꯅꯤꯅ ꯑꯩꯈꯣꯏ ꯌꯥꯝ ꯋꯥꯅ ꯆꯤꯡ ꯃꯊꯛꯁꯤꯗ ꯀꯥꯔꯒ ꯌꯥꯝ ꯐꯖꯅ ꯂꯩꯁꯦ ꯍꯦꯛꯇ ꯑꯩꯈꯣꯏꯒꯤ ꯃꯆꯨꯒ ꯃꯆꯨ ꯃꯃꯦꯟ ꯐꯖꯅ ꯑꯩꯈꯣꯏ ꯏꯇꯣꯞ ꯇꯣꯞꯅ ꯑꯩꯈꯣꯏꯒꯤ ꯑꯩꯈꯏ ꯁ꯭ꯋꯥꯏꯗ ꯁꯥꯠꯂꯤꯕ ꯂꯩ ꯀꯩ ꯀꯩꯁꯤꯒ ꯃꯥꯟꯅꯗꯅ ꯌꯥꯝ ꯐꯖꯅ ꯁꯥꯠꯄꯗꯣ ꯑꯗꯨꯒꯤ ꯃꯔꯛꯁꯤꯗ ꯑꯩꯈꯣꯏ ꯏꯃꯨꯡ ꯃꯅꯨꯡ ꯐꯦꯝꯂꯤ ꯅꯝꯃꯛꯑꯦ ꯐꯣꯇꯣ ꯑꯗꯨꯒ ꯑꯩꯈꯣꯏ ꯅꯝꯃꯛꯏꯕ ꯐꯣꯇꯣꯁꯤꯡꯁꯦ ꯁꯤꯒꯤ ꯐꯣꯇꯣꯁꯤꯅ ꯑꯩꯈꯣꯏꯅ ꯑꯩꯅ ꯌꯥꯝꯅ ꯄꯥꯝꯖꯩ ꯑꯩꯈꯣꯏ ꯑꯩꯈꯣꯏꯒꯤ ꯑꯦꯜꯕꯝꯗꯁꯨ ꯑꯗꯨꯝ ꯗꯥꯃꯥꯗ ꯍꯥꯞꯄꯒ ꯊꯝꯃꯦ ꯐꯖꯩ ꯁꯤꯔꯣꯏ ꯂꯤꯂꯤꯁꯨ ꯐꯖꯩ ꯁꯤꯅꯔꯤꯁꯨ ꯐꯖꯩ ꯌꯥꯝ ꯋꯥꯅ ꯃꯊꯛꯇꯨꯗ ꯀꯥꯔꯒ ꯑꯩꯈꯣꯏꯒꯤ ꯂꯩꯔꯝꯕ ꯂꯩꯗꯨꯒꯤ ꯃꯁꯛꯁꯦ ꯑꯩꯈꯣꯏꯅ ꯌꯥꯝꯅ ꯐꯖꯅ ꯎꯕ ꯐꯪꯕꯁꯦ ꯑꯇꯣꯞꯄ ꯑꯩꯈꯣꯏ ꯃꯐꯝ ꯃꯅꯤꯄꯨꯔꯒꯤ ꯃꯐꯝ ꯑꯦꯔꯤꯌꯥ ꯈꯨꯗꯤꯡꯃꯛꯇ ꯁꯥꯠꯄꯁꯨ ꯅꯠꯇꯦ ꯄ꯭ꯔꯤꯊꯤꯕꯤꯒꯤ ꯄ꯭ꯔꯤꯊꯤꯕꯤꯒꯤ ꯑꯇꯣꯞꯄ ꯃꯐꯝꯗ ꯁꯥꯠꯄ ꯂꯩ ꯅꯠꯇꯦ ꯑꯩꯈꯣꯏ ꯃꯅꯤꯄꯨꯔ ꯈꯛꯇꯗꯪ ꯎꯔꯈꯨꯜꯗꯗꯪ ꯁꯥꯠꯄ ꯂꯩꯅꯤ ꯁꯤꯔꯣꯏ ꯂꯤꯂꯤ ꯁꯤꯅ ꯈ꯭ꯋꯥꯏꯗꯒꯤ ꯍꯦꯟꯅ ꯑꯩꯍꯥꯛꯅ ꯁꯤꯗꯩꯗ ꯀꯥꯄꯛꯄ ꯐꯣꯇꯣ ꯁꯤꯅ ꯑꯩꯅ ꯈ꯭ꯋꯥꯏꯗꯒꯤ ꯄꯥꯝꯖꯕ ꯑꯣꯏꯈꯤ